ꯊꯧꯕꯥꯜ ꯗꯤꯁꯇ꯭ꯔꯤꯛꯇ ꯆꯠꯅꯕ ꯀꯜꯆꯔꯦꯜ ꯏꯚꯦꯟ ꯈꯔꯗꯤ ꯃꯩꯇꯩꯁꯤꯡꯒꯤ ꯃꯩꯇꯩ ꯔꯤꯂꯤꯖꯟ ꯆꯠꯄ ꯍꯤꯟꯗꯨ ꯆꯠꯄ ꯑꯃꯁꯨꯡ ꯃꯩꯇꯩ ꯔꯤꯂꯤꯖꯟ ꯆꯠꯄ ꯃꯩꯇꯩꯁꯤꯡꯒꯤ ꯀꯜꯆꯔ ꯌꯥꯝꯅ ꯁꯦꯡꯂꯕ ꯁꯅꯥꯃꯍꯤ ꯂꯥꯠꯄ ꯁꯣꯔꯥꯠ ꯂꯥꯏ ꯍꯔꯥꯎꯕ ꯑꯁꯤꯅꯆꯤꯡꯕ ꯄꯥꯡꯊꯣꯛꯏ ꯃꯨꯁꯂꯤꯝꯁꯤꯡꯒꯤ ꯍꯥꯏꯔꯒꯗꯤ ꯏꯠ ꯐꯦꯁꯇꯤꯚꯦꯜ ꯏꯗꯨꯜ ꯖꯨꯍꯥ ꯏꯗꯨꯜ ꯐꯤꯇꯔ ꯑꯁꯤ ꯄꯥꯡꯊꯣꯡꯏ ꯇ꯭ꯔꯥꯏꯞꯁꯤꯡꯒꯤ ꯍꯥꯏꯔꯒꯅ ꯗꯤꯋꯥꯂꯤ ꯈ꯭ꯔꯤꯁꯃꯥꯁ ꯄꯥꯡꯊꯣꯛꯏ ꯑꯗꯨꯒ ꯗꯤꯋꯥꯂꯤ ꯍꯥꯏꯕꯁꯤꯅ ꯍꯤꯟꯗꯨ ꯔꯤꯂꯤꯖꯟ ꯆꯠꯄ ꯃꯌꯥꯝꯒꯤꯅꯤ ꯑꯗꯨꯒ ꯊꯣꯏꯕꯤ ꯖꯥꯒꯣꯏ ꯍꯥꯏꯔꯤꯕꯁꯤꯁꯨ ꯃꯩꯇꯩꯁꯤꯡꯅ ꯌꯥꯝꯅ ꯐꯖꯅ ꯄꯥꯡꯊꯣꯛꯄ